ꯏꯝꯐꯥꯜ ꯋꯦꯁꯀꯤ ꯑꯣꯏꯅ ꯑꯩꯈꯣꯏ ꯗꯤ ꯑꯦꯝ ꯀꯣꯂꯦꯖ ꯑꯗꯒꯤ ꯖꯤ ꯄꯤ ꯋꯨꯃꯦꯟ ꯀꯣꯂꯦꯖ ꯑꯗꯨꯒ ꯇꯤ ꯖꯤ ꯍꯥꯌꯔ ꯁꯦꯀꯦꯟꯗꯔꯤ ꯑꯗꯨꯒ ꯏꯕꯣꯇꯣꯟ ꯁꯥꯅ ꯒꯥꯔꯜꯁ ꯁ꯭ꯀꯨꯜ ꯑꯗꯒꯤ ꯃꯣꯗ꯭ꯔꯟ ꯁ꯭ꯀꯨꯜ ꯁꯤ ꯁꯤ ꯍꯥꯌꯔ ꯁꯦꯀꯦꯟꯗꯔꯤ